ꯃꯅꯤꯄꯨꯔꯤ ꯂꯣꯟ ꯑꯁꯤ ꯃꯩꯇꯩ ꯂꯣꯟ ꯍꯥꯏꯅ ꯈꯟꯅꯩ ꯂꯣꯟ ꯑꯁꯤ ꯃꯁꯥꯒꯤ ꯑꯣꯏꯕ ꯇꯣꯞ ꯇꯣꯞꯄ ꯃꯁꯛ ꯑꯃ ꯂꯩꯕ ꯄꯨꯛꯅꯤꯡ ꯆꯤꯡꯁꯟꯅꯤꯉꯥꯏ ꯑꯣꯏꯕ ꯂꯣꯟ ꯑꯃꯅꯤ ꯃꯁꯤ ꯆꯥꯏꯅꯥ ꯇꯤꯕꯦꯠꯇꯥꯟꯒꯤ ꯇꯤꯕꯦꯠꯇꯣ ꯕꯔꯃꯥꯟ ꯂꯣꯟꯒꯤ ꯃꯅꯨꯡ ꯆꯜꯂꯤ ꯂꯣꯟ ꯑꯃꯠꯇꯒꯨꯝꯅ ꯃꯁꯥꯒꯤ ꯑꯣꯏꯕ ꯒ꯭ꯔꯃꯥꯔ ꯐꯣꯅꯣꯂꯣꯖꯤ ꯑꯃꯁꯨꯡ ꯂꯦꯛꯁꯤꯀꯣꯟ ꯂꯩꯕꯅ ꯃꯔꯝ ꯑꯣꯏꯗꯨꯅ ꯃꯁꯤꯕꯨ ꯇꯣꯞ ꯇꯣꯞꯄ ꯑꯣꯏꯍꯜꯂꯤ ꯑꯩꯅ ꯈꯪꯕ ꯑꯇꯣꯞꯄ ꯂꯣꯟꯁꯤꯡꯒ ꯆꯥꯡꯗꯝꯅꯕꯗ ꯑꯩꯅ ꯍꯥꯏꯒꯅꯤ ꯃꯗꯨꯗꯤ ꯃꯁꯤꯒꯤ ꯁ꯭ꯇꯔꯛꯆꯔ ꯑꯃꯁꯨꯡ ꯐꯤꯆꯔꯁꯤꯡꯒꯤ ꯃꯇꯥꯡꯗ ꯑꯇꯣꯞꯄ ꯇꯤꯕꯦꯠꯇꯣ ꯕꯔꯃꯟ ꯂꯣꯟꯁꯤꯡꯒ ꯃꯥꯟꯅꯕ ꯈꯔ ꯂꯩ ꯑꯗꯨꯕꯨ ꯃꯁꯥꯒꯤ ꯑꯣꯏꯕ ꯇꯣꯞ ꯇꯣꯞꯄ ꯃꯆꯥꯛꯁꯤꯡꯁꯨ ꯂꯩ ꯃꯗꯨꯅ ꯂꯣꯟ ꯑꯁꯤꯕꯨ ꯇꯣꯉꯥꯟꯅ ꯇꯥꯍꯜꯂꯤ ꯂꯣꯟꯁꯤꯡꯒꯤ ꯃꯔꯛꯇ ꯂꯩꯔꯤꯕ ꯃꯥꯟꯅꯕ ꯑꯃꯁꯨꯡ ꯈꯦꯅꯕ ꯑꯁꯤ ꯊꯤꯖꯤꯟꯕ ꯑꯁꯤ ꯃꯇꯝ ꯄꯨꯝꯅꯃꯛꯇ ꯅꯨꯡꯉꯥꯏꯕ ꯑꯃꯅꯤ